ꯑꯩꯈꯣꯏꯅ ꯍꯥꯟꯅ ꯂꯣꯛꯗꯥꯎꯟꯒꯤ ꯃꯃꯥꯡꯗ ꯑꯩꯈꯣꯏꯒꯤ ꯃꯐꯝ ꯑꯁꯤ ꯃꯦꯟꯃꯥꯔꯒ ꯅꯛꯅꯕ ꯑꯣꯏꯕꯅꯤꯅ ꯃꯦꯟꯃꯥꯔꯗꯒꯤ ꯄꯣꯠ ꯂꯧꯔꯒ ꯏꯝꯐꯥꯜꯗ ꯊꯥꯕ ꯑꯁꯤ ꯌꯥꯝꯅ ꯇꯧꯅꯔꯝꯃꯤ ꯑꯗꯨꯕꯨ ꯂꯣꯛꯗꯥꯎꯟ ꯂꯥꯛꯈ꯭ꯔꯕ ꯃꯇꯨꯡꯗꯒꯤ ꯑꯩꯈꯣꯏꯒꯤ ꯃꯐꯝꯗ ꯂꯩꯕ ꯃꯤꯁꯤꯡꯗ ꯑꯗꯨꯛꯀꯤ ꯃꯇꯤꯛ ꯑꯋꯥꯕ ꯆꯩꯊꯦꯡ ꯑꯃ ꯐꯪꯈꯤ ꯑꯩꯈꯣꯏꯅ ꯇꯧꯅꯔꯝꯕ ꯀꯥꯔꯕꯥꯔ ꯑꯩꯈꯣꯏꯒꯤ ꯍꯤꯡꯕꯗ ꯌꯥꯝꯅ ꯆꯥꯎꯕ ꯊꯧꯗꯥꯡ ꯂꯧꯔꯤꯕ ꯑꯁꯤ ꯑꯊꯤꯡꯕ ꯂꯥꯛꯄꯅ ꯃꯔꯝ ꯑꯣꯏꯔꯒ ꯃꯐꯝ ꯑꯁꯤꯗ ꯂꯩꯔꯤꯕ ꯃꯤꯁꯤꯡꯗ ꯑꯋꯥꯕ ꯑꯃ ꯃꯥꯏꯌꯣꯛꯅꯩ ꯀꯥꯔꯕꯥꯔ ꯇꯧꯕ ꯌꯥꯗꯕ ꯃꯔꯝ ꯑꯣꯏꯔꯒ ꯍꯤꯡꯅꯕ ꯂꯝꯕꯤ ꯊꯤꯔꯛꯄ ꯃꯥꯒꯤ ꯃꯥꯒꯤ ꯉꯝꯅꯕ ꯍꯣꯠꯅꯕꯗ ꯑꯩꯁꯨ ꯌꯦꯟ ꯉꯥꯅꯨ ꯂꯣꯏꯕꯒꯤ ꯁꯤꯟꯐꯝ ꯑꯃ ꯇꯧꯈꯤ ꯑꯗꯕꯨ ꯃꯅꯥ ꯃꯁꯤꯡ ꯆꯥꯕ ꯃꯅꯥ ꯃꯁꯤꯡ ꯆꯥꯕꯒꯤ ꯍꯩꯅꯕꯤ ꯂꯩꯕ ꯑꯣꯏꯕꯅꯤꯅ ꯑꯩꯒꯤ ꯀꯥꯔꯕꯥꯔ ꯑꯁꯤ ꯃꯐꯝ ꯑꯁꯤꯗ ꯈꯔ ꯑꯋꯥꯕꯗꯤ ꯑꯣꯏꯈꯤ ꯂꯣꯛꯗꯥꯎꯟ ꯈꯔ ꯍꯥꯡꯉꯛꯄ ꯈꯔ ꯈꯔ ꯆꯠꯄ ꯌꯥꯔꯛꯄ ꯑꯗꯨꯋꯥꯏ ꯗ ꯑꯩꯅ ꯂꯣꯏꯖꯕ ꯌꯦꯟ ꯉꯥꯅꯨ ꯑꯁꯤ ꯏꯝꯐꯥꯜꯂꯣꯝꯗ ꯊꯥꯗꯨꯅ ꯑꯩꯒꯤ ꯍꯤꯡꯕꯒꯤ ꯑꯅꯧꯅ ꯂꯝꯕꯤ ꯑꯃ ꯁꯦꯝꯖꯈꯤ ꯑꯩꯈꯣꯏ ꯂꯩꯀꯥꯏꯗ ꯃꯤꯌꯥꯝꯅ ꯄꯥꯝꯅꯕ ꯄꯣꯠꯊꯣꯛ ꯈꯔ ꯍꯥꯏꯔꯒꯗꯤ ꯌꯣꯡꯆꯥꯛ ꯇ꯭ꯔꯕꯨꯁ ꯃꯣꯔꯦ ꯁꯟ ꯃꯣꯔꯦ ꯍꯥꯃꯣꯡ ꯑꯁꯤꯅꯆꯤꯡꯕꯁꯤꯡ ꯁꯤꯅꯤ